ꯍꯜꯂꯣ ꯚꯥꯏ ꯑꯣ ꯇꯥꯏꯑꯦ ꯚꯥꯏ ꯁꯨꯝ ꯂꯩꯔꯝꯕꯅꯤꯗ ꯑꯦ ꯆꯠꯂꯨꯁꯦ ꯆꯠꯂꯨꯁꯦ ꯃꯃꯥꯡꯁꯨ ꯆꯠꯍꯧꯗꯦ ꯑꯝꯇ ꯄꯨꯟꯅ ꯆꯠꯂꯨꯁꯦ ꯑꯩꯈꯣꯏ ꯃꯌꯥꯝ ꯇꯧꯔꯒ ꯕꯥꯏꯠ ꯊꯧꯔꯒ ꯅꯥꯟꯅ ꯆꯠꯂꯨꯁꯦ ꯑꯩꯈꯣꯏ ꯏꯃꯥꯅꯕ ꯁꯨꯅ ꯆꯠꯈ꯭ꯔꯗꯕꯅꯤ ꯇꯣꯝꯕꯁꯨ ꯆꯥꯎꯕꯁꯨ ꯂꯣꯏꯅ ꯆꯠꯃꯤꯟꯅꯈ꯭ꯔꯗꯕꯅꯤ ꯀꯩꯅꯣꯅꯦ ꯅꯩꯔ ꯆꯠꯁꯦ ꯍꯥꯏꯕꯅꯦ ꯑꯩꯈꯣꯏ ꯃꯌꯥꯝ ꯇꯧꯔꯒ ꯑꯍꯦꯟꯗꯨꯅꯦ ꯆꯠꯂꯒ ꯅꯨꯃꯤꯗꯥꯡ ꯑꯍꯤꯡ ꯂꯩꯊꯣꯔꯛꯑꯒ ꯅꯣꯡꯉꯥꯜꯂꯒ ꯂꯥꯛꯏ ꯍꯥꯏꯗꯅ ꯑꯗꯨꯃꯥꯏꯅ ꯂꯩꯔꯨꯁꯦ ꯍꯣꯏ ꯀꯥꯄꯛꯁꯤ ꯀꯥꯄꯛꯁꯤ ꯅꯩꯔꯗꯕꯅꯤ ꯑꯗꯨꯃꯥꯏꯅ ꯇꯧꯁꯤ ꯑꯁ ꯁꯨꯝ ꯐꯝꯃꯝꯕꯅꯤ ꯑꯗꯣ ꯐꯣꯟ ꯃꯦꯠꯂꯒ ꯂꯩꯔꯝꯕꯅꯤ ꯀꯩꯗꯧꯅꯤ ꯑꯗꯣ ꯍꯌꯦꯡ ꯁꯣꯏꯗꯕꯤ ꯆꯠꯁꯤꯀꯣ ꯑꯥ ꯑꯩꯒꯤꯗꯤ ꯍꯣꯏ ꯑꯩꯒꯤꯗꯤ ꯑꯣꯜꯔꯦꯗꯤ ꯌꯥꯔꯒ ꯂꯩꯔꯕꯅꯤ ꯆꯠꯁꯤ ꯌꯥꯏ ꯑꯗꯣ ꯅꯪꯁꯨ ꯍꯪꯅꯧ ꯍꯣꯏ ꯍꯣꯏ

ꯍꯣꯏ ꯍꯣꯏ ꯚꯥꯏ ꯍꯣꯏ